ꯑꯍꯥꯟꯕ ꯏꯁꯤꯡꯗ ꯏꯔꯣꯏꯕ ꯃꯇꯝꯗ ꯁꯥ ꯐꯅꯕ ꯂꯩꯅꯕ ꯄꯥꯝꯕꯩ ꯈꯔ ꯑꯗꯨꯗꯤ ꯑꯩꯈꯣꯏꯅ ꯃꯇꯝꯗꯨꯒꯤ ꯏꯁꯤꯡꯗꯨꯒꯤ ꯀꯣꯟꯗꯤꯁꯟ ꯑꯗꯨ ꯈꯪꯕꯤꯕ ꯑꯃꯁꯨꯡ ꯌꯥꯝꯅ ꯀꯝꯐꯣꯔꯇꯦꯕꯜ ꯑꯣꯏꯕ ꯖꯒꯥꯗ ꯏꯔꯣꯏꯕꯤꯕ ꯑꯃꯁꯨꯡ ꯌꯥꯝꯅ ꯇꯞꯅ ꯋꯥꯔꯛꯂ ꯃꯇꯝꯗ ꯄꯣꯊꯥꯕ ꯑꯀꯣꯏꯕꯒꯤ ꯗ ꯂꯩꯔꯤꯕ ꯃꯐꯝ ꯑꯗꯨ ꯈꯨꯗꯣꯡꯆꯥꯕ ꯆꯥꯗꯕ꯭ꯔꯥ ꯑꯗꯨ ꯌꯦꯡꯕꯤꯕ ꯃꯇꯝꯗꯨꯒꯤ ꯀꯔꯦꯟ ꯁꯤꯆꯨꯋꯦꯁꯟ ꯏꯁꯤꯡꯒꯤ ꯏꯄꯣꯝ ꯑꯗꯨ ꯑꯩꯍꯥꯛꯅ ꯈꯪꯕꯤꯕ ꯄꯣꯊꯥꯕꯤꯕ ꯑꯗꯨꯒ ꯋꯥꯇꯔ ꯏꯁꯤꯡ ꯑꯗꯨꯒꯤ ꯃꯅꯨꯡꯗ ꯂꯩꯔꯤꯕ ꯑꯩꯈꯣꯏꯗ ꯍꯛꯆꯥꯡꯗ ꯁꯣꯛꯂꯛꯀꯗ ꯁꯣꯛꯂꯛꯀꯗꯕ ꯑꯃꯁꯨꯡ ꯈꯨꯗꯣꯡꯆꯥꯗꯕ ꯍꯛꯆꯥꯡꯗ ꯏꯁꯅꯦꯛ ꯑꯣꯏꯕ ꯌꯥꯏ ꯑꯃ ꯑꯣꯏꯕ ꯌꯥꯏ ꯃꯁꯤ ꯑꯩꯈꯣꯏꯗ ꯏꯐꯦꯛ ꯑꯣꯏꯒꯗꯕꯁꯤ ꯃꯁꯤ ꯑꯩꯈꯣꯏꯅ ꯈꯪꯕꯤꯕ ꯑꯆꯧꯕ ꯏꯄꯥꯛꯁꯤꯡꯗ ꯂꯩꯔꯤꯕ ꯑꯄꯟꯕ ꯅꯨꯡꯖꯥꯎꯁꯤꯡ ꯏꯁꯤꯡ ꯑꯁꯤꯗ ꯏꯁꯪ ꯀꯥꯕꯗꯒꯤ ꯑꯩꯈꯣꯏꯅ ꯄꯣꯊꯥꯔꯨꯕ ꯃꯇꯝꯗ ꯅꯥꯟꯕ ꯈꯣꯠꯄ ꯌꯥꯎꯔꯒꯗꯤ ꯍꯛꯆꯥꯡꯗ ꯏꯐꯦꯛ ꯑꯣꯏꯕ ꯈꯣꯡ ꯈꯨꯠ ꯇꯦꯛꯄ ꯈꯣꯠꯄ ꯌꯥꯎꯒꯅꯤ ꯆꯔꯥ ꯑꯀꯟꯕ ꯏꯆꯦꯜ ꯑꯁꯤꯅꯆꯤꯡꯕꯁꯤꯡꯒꯨꯝꯕ ꯑꯄꯟꯕ ꯈꯔ ꯈꯔ ꯑꯁꯤ ꯈꯔ ꯑꯁꯤꯗꯒꯤ ꯍꯛꯆꯥꯡꯗ ꯁꯣꯛꯍꯜꯂꯛꯀꯅꯤ